ꯄ꯭ꯔꯤꯟ ꯃꯦꯗꯤꯌꯥꯒꯤ ꯄꯥꯎꯁꯤꯅ ꯈꯨꯠꯅ ꯏꯔꯒ ꯍꯣꯏ ꯆꯨꯝꯃꯦ ꯃꯥꯁꯨ ꯑꯆꯨꯝ ꯑꯔꯥꯟ ꯌꯦꯡꯂꯒ ꯆꯥꯝꯃꯗ ꯑꯩꯠꯇꯤ ꯄꯥꯔꯁꯦꯟꯃꯨꯛꯇꯤ ꯆꯨꯝꯃꯒ ꯊꯥꯒꯠꯂꯛꯑꯦ ꯑꯗꯨꯒ ꯃꯥꯅ ꯑꯃꯨꯛ ꯈꯨꯠꯅ ꯏꯔꯒ ꯊꯥꯒꯠꯂꯛꯑꯦ ꯑꯗꯨꯒ ꯇꯤ ꯚꯤ ꯃꯦꯗꯤꯌꯥꯒꯤꯁꯤꯅ ꯏꯁꯥꯅ ꯄꯥꯕ ꯊꯣꯛꯆꯗ꯭ꯔꯕ ꯑꯣꯏꯇꯥꯔꯁꯨ ꯇꯤ ꯚꯤꯁꯤꯗ ꯊꯣꯛꯂꯒ ꯑꯦ ꯁꯤꯅꯤ ꯁꯥꯅꯤ ꯍꯥꯏꯕꯗꯣ ꯏꯁꯥꯅ ꯈꯪꯍꯜꯂꯦ ꯑꯗꯨꯅ ꯑꯩꯒꯤ ꯑꯣꯏꯅꯗꯤ ꯈꯨꯠꯅ ꯏꯕꯁꯤ ꯄꯥꯕ ꯊꯣꯛꯇꯕ ꯈꯣꯠꯄ ꯌꯥꯎꯔꯇꯥꯔꯕꯗꯤ ꯑꯗꯨꯅ ꯇꯤ ꯚꯤꯁꯤꯗ ꯂꯥꯛꯄ ꯄꯣꯠꯁꯦ ꯑꯁꯤꯒꯤ ꯑꯣꯏꯅ ꯊꯥꯖꯖꯩ ꯑꯁꯤꯒꯤ ꯑꯣꯏꯅ ꯑꯩ ꯄꯥꯖꯩ